ꯚꯥꯔꯠꯀꯤ ꯈꯨꯅꯥꯏꯗ ꯂꯥꯏꯅꯤꯡꯅ ꯃꯃꯥ ꯃꯆꯥ ꯕꯦꯕꯥꯔ ꯊꯝꯖꯕ ꯃꯊꯛ ꯊꯣꯡꯕꯗ ꯊꯛꯁꯤ ꯈꯥꯁꯤ ꯅꯥꯏ ꯆꯠꯍꯜꯂꯤ ꯑꯇꯣꯞꯄ ꯂꯥꯏꯅꯤꯡꯁꯤꯡꯗ ꯑꯩꯗꯤ ꯍꯤꯟꯗꯨ ꯗꯔꯃ ꯆꯠꯆꯕꯅꯤꯅ ꯍꯤꯟꯗꯨ ꯗꯔꯃꯅ ꯄꯥꯝꯃꯤ ꯑꯗꯨꯒ ꯑꯩꯅ ꯚꯥꯔꯠꯀꯤ ꯅꯥꯒꯔꯤꯛ ꯑꯃ ꯑꯣꯏꯅ ꯃꯤꯌꯥꯝꯗ ꯍꯥꯏꯕ ꯅꯤꯡꯕꯗꯤ ꯑꯃꯒ ꯑꯃꯒ ꯂꯥꯏꯅꯤꯡ ꯂꯥꯏꯁꯣꯟ ꯏꯁꯣꯔꯒꯤꯗꯤ ꯏꯁꯣꯔ ꯆꯞ ꯃꯥꯟꯅꯩ ꯂꯥꯏꯅꯤꯡ ꯂꯥꯏꯁꯣꯟꯇꯕꯨ ꯑꯃꯅ ꯑꯃ ꯖꯤꯇꯤ ꯈꯦꯠꯅꯩ ꯈꯦꯠꯅꯔꯁꯨ ꯏꯁꯣꯔꯒꯤ ꯏꯁꯣꯔ ꯆꯞ ꯃꯥꯟꯅꯕꯅꯤꯅ ꯑꯃꯒꯤ ꯑꯃ ꯂꯥꯏꯅꯤꯡ ꯂꯥꯏꯁꯣꯟꯗ ꯈꯨꯠ ꯊꯤꯟꯖꯟꯅꯗꯕ ꯃꯗꯨꯗꯣ ꯄꯥꯝꯖꯩ